ꯑꯩꯈꯣꯏ ꯈꯨꯡꯒꯪꯗꯗꯤ ꯑꯍꯜ ꯂꯃꯟ ꯑꯗꯨꯒ ꯈꯨꯟꯗꯨꯒꯤ ꯍꯥꯏꯗꯤ ꯀꯥꯎꯟꯁꯤꯜ ꯑꯣꯏꯔꯤꯁꯤꯡꯗꯨꯅ ꯃꯣꯏ ꯄꯨꯜꯂꯒ ꯑꯗꯨꯝ ꯕꯤꯆꯥꯔ ꯇꯥꯔꯒ ꯑꯗꯨꯝ ꯄ꯭ꯔꯣꯕ꯭ꯂꯦꯝꯁꯦ ꯑꯗꯨꯝ ꯂꯣꯏꯁꯤꯟꯅꯕ ꯑꯗꯨꯝ ꯄꯨꯔꯛꯑꯦ ꯃꯣꯏꯗꯤ ꯑꯗꯨꯒ ꯍꯟꯗꯛ ꯏꯀꯨꯏ ꯀꯨꯏꯗꯅ ꯑꯃꯁꯨ ꯊꯣꯛꯈꯤ ꯊꯧꯗꯣꯛ ꯑꯃ ꯊꯣꯛꯈꯤ ꯃꯣꯏ ꯂꯝ ꯃꯆꯦꯠ ꯑꯃꯒꯤ ꯌꯥꯝ ꯀꯟꯅ ꯌꯦꯠꯅꯈꯤꯌꯦꯕ ꯃꯣꯏ ꯏꯃꯨꯡ ꯑꯅꯤ ꯑꯗꯨ ꯑꯍꯥꯟꯕ ꯏꯃꯨꯡꯁꯤꯅ ꯍꯥꯏꯔꯤꯁꯤꯅ ꯂꯝꯁꯤ ꯑꯩꯈꯣꯏꯅ ꯑꯣꯏꯒꯗꯝꯅꯤ ꯑꯅꯤꯁꯨꯕꯁꯤꯅ ꯍꯥꯏꯔꯤꯁꯤꯅ ꯑꯩꯈꯣꯏꯒꯤ ꯑꯣꯏꯒꯗꯝꯅꯤ ꯑꯩꯈꯣꯏ ꯏꯃꯥ ꯍꯥꯏꯗꯤ ꯃꯣꯏ ꯑꯍꯜ ꯂꯃꯟꯒꯤ ꯍꯥꯛꯇꯛꯇꯒꯤ ꯂꯩꯔꯛꯑꯕꯁꯤꯅꯤ ꯃꯣꯏꯒꯤ ꯑꯣꯏꯔꯛ ꯑꯝꯅꯤ ꯁꯤꯅꯤ ꯑꯗꯨꯅ ꯃꯣꯏꯅ ꯑꯗꯨꯝ ꯌꯦꯠꯅꯔꯕꯁꯤꯗ ꯉꯁꯥꯏꯒꯤ ꯅꯣꯏꯒꯤ ꯑꯍꯜ ꯂꯃꯟꯗꯨꯅ ꯅꯨꯡꯉꯥꯏꯇꯗꯅ ꯃꯇꯦꯡ ꯄꯥꯡꯕꯒꯤꯅꯤ ꯃꯣꯏ ꯃꯤꯠꯇꯤꯡ ꯑꯃ ꯀꯧꯈꯠꯄꯅꯤ ꯃꯤꯠꯇꯤꯡ ꯀꯧꯈꯠꯄꯗ ꯃꯣꯏ ꯀꯥꯎꯟꯁꯤꯜꯁꯨ ꯌꯥꯎꯔꯦ ꯑꯗꯨꯗ ꯃꯤꯠꯇꯤꯡꯗꯨꯗ ꯃꯣꯏꯗ ꯁꯖꯦꯁꯟ ꯑꯃ ꯄꯤ ꯁꯖꯦꯁꯟꯗꯨ ꯀꯔꯤꯅꯣ ꯍꯥꯏꯔꯀꯥꯟꯗ ꯉꯁꯥꯏꯒꯤ ꯂꯝꯁꯤ ꯄꯥꯔꯠ ꯑꯅꯤꯗ ꯇꯪꯈꯥꯏ ꯇꯥꯕ ꯇꯪꯈꯥꯏ ꯇꯪꯈꯥꯏ ꯇꯥꯊꯣꯛꯄ ꯃꯣꯏ ꯏꯃꯨꯡ ꯑꯅꯤꯗꯨꯒꯤ ꯑꯗꯨ ꯏꯃꯨꯡ ꯑꯅꯤꯗꯨꯅ ꯉꯁꯥꯏ ꯀꯥꯎꯟꯁꯤꯜ ꯑꯗꯨꯒ ꯑꯍꯜ ꯂꯃꯟꯗꯨꯅ ꯍꯥꯏꯕꯗꯨꯗ ꯌꯥꯝꯅ ꯌꯥꯅꯤꯡꯗꯅ ꯌꯥꯈꯤ

ꯃꯣꯏ ꯑꯗꯨꯝ ꯂꯩꯔ ꯂꯩꯔ ꯑꯗꯨꯝ ꯑꯗꯨꯝꯃꯥꯏꯅ ꯀꯥꯎꯊꯣꯛꯅꯈ꯭ꯔꯦꯗ ꯑꯗꯨꯝ ꯀꯨꯏꯅ ꯂꯩꯁꯤꯜꯂꯛꯑꯗꯤ ꯑꯗꯨꯝ ꯃꯣꯏ ꯌꯥꯝ ꯀꯟꯅ ꯋꯥꯈꯜ ꯇꯧꯁꯤꯟꯗ꯭ꯔꯦ ꯑꯗꯨꯒꯤ ꯑꯗꯨꯕꯨ ꯃꯇꯝꯗꯨꯗꯗꯤ ꯌꯥꯝ ꯀꯟꯅꯗꯤ ꯌꯥꯅꯤꯡꯕꯗꯨ ꯐꯥꯎꯈꯤꯗꯦ